ꯑꯩꯒꯤ ꯃꯣꯕꯥꯏꯜ ꯑꯃ ꯑꯃꯥꯖꯣꯟꯗꯒꯤ ꯂꯧꯖꯕꯅꯦ ꯃꯣꯕꯥꯏꯜ ꯐꯣꯟ ꯑꯃ ꯔꯦꯠꯃꯤ ꯅꯥꯏꯟ ꯑꯃ ꯁꯤ ꯍꯧꯖꯤꯛ ꯄꯣꯠ ꯑꯁꯤ ꯐꯖꯅ ꯌꯣꯝꯕꯤꯔꯛꯇꯕꯗꯒꯤ ꯑꯩꯈꯣꯏꯒꯤ ꯃꯣꯕꯥꯏꯜꯒꯤ ꯗꯤꯁꯄ꯭ꯂꯦꯗꯨ ꯌꯥꯗ꯭ꯔꯦ ꯑꯗꯨꯅ ꯑꯩꯈꯣꯏꯒꯤ ꯀꯩꯒꯨꯝꯕꯗ ꯑꯩꯅ ꯍꯥꯏꯖꯅꯤꯡꯉꯤꯁꯤꯅ ꯃꯣꯕꯥꯏꯜ ꯒꯤ ꯗꯤꯁꯄ꯭ꯂꯦꯁꯤ ꯌꯥꯗꯕꯅꯤꯅ ꯗꯤꯁꯄ꯭ꯂꯦꯁꯤ ꯑꯣꯏꯅ ꯊꯥꯕꯤꯔꯛꯀꯦꯔ ꯅꯠꯇ꯭ꯔꯒꯅ ꯄꯩꯁꯥ ꯑꯣꯏꯅ ꯍꯟꯕꯤꯔꯛꯀꯦꯔ ꯍꯥꯏꯕꯁꯦ ꯇꯧꯕꯤꯌꯨ ꯑꯗꯨꯒ ꯃꯊꯪꯗꯗꯤ ꯑꯩꯈꯣꯏꯒꯤ ꯄꯣꯠ ꯆꯩ ꯁꯨꯃꯥꯏꯅ ꯂꯥꯛꯄ ꯃꯇꯝꯗ ꯆꯦꯛꯁꯤꯟꯅ ꯌꯣꯝꯕꯤꯌꯣꯅ ꯍꯥꯏꯖꯔꯤ ꯑꯗꯨꯒ ꯌꯥꯔꯒꯗꯤ ꯑꯩꯒꯤ ꯄꯣꯠꯁꯦ ꯍꯟꯇꯣꯛꯄꯤꯒꯦꯔ ꯅꯠꯇ꯭ꯔꯒꯅ ꯄꯩꯁꯥ ꯑꯣꯏꯅ ꯍꯟꯇꯣꯛꯄꯤꯒꯦꯔ ꯄꯣꯠ ꯑꯣꯏꯅ ꯄꯤꯕꯤꯔꯛꯀꯦꯔ ꯑꯃ ꯇꯧꯕꯤꯔꯛꯑꯣ